ꯐꯖꯅ ꯈꯨꯗꯣꯡ ꯆꯥꯕꯗꯣ ꯄꯤꯅꯕꯒꯤꯗꯃꯛꯇ ꯑꯩꯈꯣꯏꯅ ꯑꯗꯨꯝ ꯑꯌꯥꯕ ꯄꯥꯏꯔꯒ ꯂꯩ ꯍꯥꯏꯕ ꯂꯥꯏꯔꯕꯒꯤ ꯑꯣꯏꯅ ꯑꯗꯨꯝ ꯂꯩ ꯑꯗꯨꯅ ꯂꯥꯏꯔꯕꯁꯨ ꯑꯗꯨꯝ ꯅꯥꯔꯛ ꯌꯦꯛꯂꯛꯄ ꯃꯇꯝꯗ ꯌꯥꯝꯅ ꯃꯈꯣꯏꯗ ꯑꯋꯥꯕ ꯁꯃꯁ꯭ꯌꯥ ꯑꯃ ꯊꯦꯡꯅꯕ ꯍꯥꯏꯕꯗꯨꯕꯨꯗꯤ ꯀꯩꯁꯨꯝ ꯑꯣꯏꯗꯦꯕ ꯃꯈꯣꯏꯗ ꯑꯗꯨꯅ ꯂꯥꯏꯔꯕꯁꯨ ꯑꯗꯨꯝ ꯏꯐ ꯐꯖꯅ ꯑꯗꯨꯝ ꯂꯩꯃꯤꯟꯅꯩ ꯍꯥꯏꯇꯥꯔꯦ ꯑꯩꯈꯣꯏꯒꯤꯁꯦ